ꯑꯩꯅ ꯄꯦꯟꯇꯤꯡ ꯇꯧꯕꯗ ꯑꯌꯥꯝꯕ ꯄꯦꯟꯠ ꯕ꯭ꯔꯁꯦꯁ ꯁꯤꯖꯤꯟꯅꯩ ꯄꯦꯟꯠ ꯕ꯭ꯔꯁꯦꯁꯁꯦ ꯇꯨꯔꯤ ꯀꯧꯋꯦ ꯕ꯭ꯔꯁꯦꯁꯀꯤ ꯃꯈꯜꯁꯦ ꯌꯥꯝ ꯌꯥꯝꯃꯦ ꯈ꯭ꯋꯥꯏ ꯃꯤꯅ ꯇꯣꯏꯅ ꯁꯤꯖꯤꯟꯅꯕ ꯑꯗꯨꯒ ꯌꯥꯝꯅ ꯂꯥꯏꯅ ꯐꯪꯕ ꯕ꯭ꯔꯁꯁꯦ ꯔꯥꯎꯟ ꯕ꯭ꯔꯁꯀ ꯐ꯭ꯂꯦꯠ ꯕ꯭ꯔꯁꯀꯅꯦ ꯑꯁꯤ ꯅꯠꯇꯕ ꯑꯇꯩ ꯃꯌꯥꯝꯁꯨ ꯂꯩ ꯑꯗꯨꯒꯤ ꯃꯤꯡꯅ ꯐꯤꯜꯕꯔꯠ ꯑꯦꯡꯒꯜ ꯃꯣꯞ ꯔꯤꯒꯔ ꯕ꯭ꯔꯁ ꯑꯁꯤꯅꯆꯤꯡꯕꯅꯦ ꯕ꯭ꯔꯁ ꯈꯨꯗꯤꯛꯃꯛꯀꯤ ꯁꯤꯖꯤꯟꯅꯕꯒꯤ ꯃꯑꯣꯡ ꯇꯣꯡꯉꯥꯜꯂꯤ ꯕ꯭ꯔꯁꯁꯤꯒꯤ ꯃꯈꯜꯈꯛ ꯅꯠꯇꯅ ꯃꯥꯒꯤ ꯃꯁꯥ ꯆꯥꯎꯕ ꯄꯤꯛꯄꯒꯤ ꯆꯥꯡꯒꯤ ꯃꯇꯨꯡ ꯏꯟꯅꯁꯨ ꯌꯥꯝꯅ ꯌꯥꯝꯃꯤ ꯕ꯭ꯔꯁꯦꯁꯁꯤꯡꯁꯦ ꯌꯥꯝꯅ ꯃꯤꯅ ꯁꯤꯖꯤꯟꯅꯕꯁꯦ ꯇꯨ ꯑꯦꯝ ꯑꯦꯝꯗꯒꯤ ꯍꯟꯗ꯭ꯔꯦꯠ ꯑꯦꯝ ꯑꯦꯝ ꯐꯥꯎꯅꯤ ꯑꯗꯣ ꯑꯩꯗꯤ ꯑꯩꯅ ꯄꯥꯝꯅ ꯁꯤꯖꯤꯟꯅꯕꯗꯤ ꯇꯨ ꯑꯦꯝ ꯑꯦꯝꯗꯒꯤ ꯇ꯭ꯋꯦꯟꯇꯤ ꯐꯣꯔ ꯑꯦꯝ ꯑꯦꯝ ꯐꯥꯎꯒꯤ ꯕ꯭ꯔꯁ ꯕ꯭ꯔꯁꯁꯤꯅꯦ ꯐ꯭ꯂꯦꯠ ꯕ꯭ꯔꯁꯀ ꯔꯥꯎꯟ ꯕ꯭ꯔꯁꯀꯅ ꯈ꯭ꯋꯥꯏ ꯈꯨꯠꯂꯣꯏꯅ ꯁꯤꯖꯤꯟꯅꯩ ꯕ꯭ꯔꯁꯁꯦ ꯃꯥꯒꯤ ꯃꯇꯨꯒꯤ ꯃꯇꯨꯡ ꯏꯟꯅꯁꯨ ꯈ꯭ꯋꯥꯏꯗꯒꯤ ꯅꯨꯡꯉꯥꯏꯕ ꯈꯟꯕ ꯌꯥꯏ ꯁꯥꯗꯒꯤ ꯁꯥꯕ ꯃꯇꯨꯅ ꯇꯥꯡꯕ ꯍꯦꯜꯂꯤ ꯑꯗꯨꯒ ꯃꯤꯅ ꯁꯦꯝꯕ ꯅꯥꯏꯂꯟꯒ ꯄꯣꯂꯤꯌꯁꯇꯔꯅ ꯈꯔ ꯍꯣꯡꯉꯤ ꯂꯥꯏ ꯌꯦꯛꯄꯁꯦ ꯌꯥꯝꯅ ꯇꯥꯡꯕ ꯑꯄꯥꯝꯕꯅꯦ ꯃꯤ ꯂꯣꯏꯅꯅ ꯇꯧꯕ ꯉꯝꯗꯦ ꯃꯇꯝ ꯌꯥꯝꯅ ꯆꯪꯕ ꯊꯕꯛꯅꯦ ꯑꯩꯅ ꯈ꯭ꯋꯥꯏ ꯄꯥꯝꯕ ꯑꯗꯨꯒ ꯇꯣꯏꯅ ꯁꯤꯖꯤꯟꯅꯕ ꯕ꯭ꯔꯁꯦꯁꯀꯤ ꯕ꯭ꯔꯦꯟꯗꯤ ꯐꯦꯕꯔ ꯀꯦꯁꯜꯅꯦ ꯑꯗꯨꯕꯨ ꯑꯩ ꯃꯔꯛ ꯃꯔꯛꯇ ꯗꯣꯝꯁꯀꯤ ꯕ꯭ꯔꯁꯁꯨ ꯁꯤꯖꯤꯟꯅꯕ ꯌꯥꯏꯋꯦ ꯑꯁꯤ ꯕ꯭ꯔꯦꯟ ꯑꯅꯤꯁꯦ ꯑꯩꯅ ꯈ꯭ꯋꯥꯏꯗꯒꯤ ꯍꯥꯟꯅ ꯁꯤꯖꯤꯟꯅꯈꯤꯕꯅꯦ ꯑꯗꯨꯅ ꯑꯩ ꯑꯁꯤ ꯑꯗꯨꯝ ꯁꯤꯖꯤꯟꯅꯕ ꯄꯥꯝꯃꯤ